ꯑꯩꯒꯤꯗꯃꯛꯇꯗꯤ ꯈ꯭ꯋꯥꯏꯗꯒꯤ ꯂꯨꯅ ꯁꯦꯟꯅꯕ ꯄꯥꯝꯕꯤꯁꯤꯡ ꯑꯁꯤ ꯈ꯭ꯋꯥꯏꯗꯒꯤ ꯁꯦꯟꯅꯕꯗ ꯂꯨꯕ ꯄꯥꯝꯕꯤꯁꯤꯡ ꯑꯁꯤ ꯀꯔꯤꯒꯤꯔꯣ ꯍꯥꯏꯒꯦꯔꯥ ꯍꯥꯏꯔꯒ ꯇꯤꯡꯈꯪ ꯊꯣꯛꯄ ꯄꯥꯝꯕꯤꯁꯤꯡ ꯑꯃꯁꯨꯡ ꯃꯅꯥꯏ ꯇꯥꯕ ꯄꯥꯝꯕꯤꯁꯤꯡ ꯑꯁꯦ ꯌꯥꯝꯅ ꯂꯨꯏꯌꯦ ꯁꯦꯟꯅꯕꯗ ꯑꯗꯨꯒꯤ ꯃꯔꯛꯇ ꯂꯩ ꯂꯩꯒꯤꯗ ꯍꯥꯏꯔꯗꯤ ꯔꯣꯁ ꯑꯁꯤ ꯁꯦꯟꯅꯕꯗ ꯌꯥꯝ ꯋꯥꯏ ꯑꯗꯨꯒ ꯔꯣꯁ ꯔꯣꯁ ꯔꯣꯁ ꯑꯃꯁꯨꯡ ꯍꯩ ꯔꯥꯗ ꯍꯥꯏꯔꯒꯅ ꯆꯝꯄ꯭ꯔꯥ ꯀꯣꯝꯂꯥ ꯄꯥꯝꯕꯤꯁꯤꯡ ꯑꯁꯤ ꯁꯦꯟꯅꯕꯗ ꯌꯥꯝ ꯋꯥꯏ ꯃꯅꯥꯏ ꯇꯥꯕ ꯂꯩ ꯀꯌꯥꯃꯨꯛꯁꯨ ꯂꯩꯌꯦ ꯑꯗꯨꯒ ꯑꯦꯟꯁꯥꯡ ꯅꯥꯄꯤꯗ ꯍꯥꯏꯔꯒꯅ ꯃꯅꯥꯏ ꯇꯥꯕꯗ ꯑꯁꯤꯟꯕ ꯃꯅꯥ ꯑꯃ ꯂꯩꯌꯦ ꯑꯗꯨꯒꯤ ꯃꯅꯥ ꯑꯁꯦ ꯌꯥꯝ ꯁꯦꯟꯅꯕꯗ ꯋꯥꯏ ꯑꯗꯨ ꯇꯤꯡꯈꯪ ꯊꯣꯛꯄ ꯔꯣꯁꯀꯨꯝꯕꯁꯤꯡꯁꯤ ꯁꯃꯔ ꯑꯃꯗꯤ ꯋꯤꯟꯇꯔ ꯁꯃꯔꯗꯗꯤ ꯃꯣꯏꯁꯦ ꯏꯁꯤꯡ ꯌꯥꯝ ꯄꯤꯕꯤꯔꯒ ꯃꯇꯝ ꯆꯥꯅ ꯃꯣꯏꯁꯦ ꯏꯁꯤꯡ ꯄꯤꯕꯤꯔꯒ ꯁꯦꯟꯅꯒꯗꯧꯕꯅꯤ ꯑꯗꯨꯒ ꯋꯤꯟꯇꯔꯗꯅ ꯃꯣꯏꯁꯤ ꯅꯨꯡꯁꯥ ꯅꯨꯡꯁꯥꯗ ꯃꯔꯛꯇ ꯈꯔ ꯈꯔ ꯒꯝꯂꯥꯗ ꯊꯥꯕ ꯇꯥꯔꯒꯗꯤ ꯅꯨꯡꯁꯥ ꯃꯔꯛꯇ ꯈꯔ ꯈꯔ ꯄꯨꯊꯣꯛꯄꯤꯕ ꯑꯗꯨꯒ ꯏꯁꯤꯡ ꯍꯞꯇꯥ ꯑꯃꯗ ꯑꯃꯔꯛ ꯑꯅꯤꯔꯛꯀꯨꯝꯕꯃꯛ ꯆꯥꯏꯕꯤꯕ ꯑꯗꯨꯃꯥꯏꯅ ꯇꯧꯔꯒ ꯁꯦꯟꯅꯕꯗꯒꯧꯕꯅꯤ ꯑꯗꯨꯒ ꯑꯇꯣꯞꯄ ꯑꯦꯟꯁꯥꯡ ꯅꯥꯄꯤꯗ ꯍꯥꯏꯔꯒ ꯇꯤꯡꯈꯪ ꯄꯥꯟꯕ ꯃꯅꯥꯏ ꯄꯥꯟꯕ ꯑꯦꯟꯁꯥꯡ ꯅꯥꯄꯤꯁꯤꯡꯁꯤꯗꯤ ꯏꯁꯤꯡ ꯌꯥꯝ ꯄꯤꯕꯤꯔꯣꯏꯗꯕꯅꯤ ꯃꯣꯏꯗꯤ ꯏꯁꯤꯡ ꯀꯌꯥ ꯄꯥꯝꯗꯦ ꯑꯗꯨꯒ ꯆꯝꯄ꯭ꯔꯥꯁꯤꯡ ꯑꯁꯤ ꯐꯖꯅ ꯁꯦꯟꯅꯒꯗꯧꯕ ꯃꯣꯏꯗꯤ ꯁꯦꯟꯅꯕꯁꯤ ꯌꯥꯝ ꯗꯔꯀꯥꯔ ꯇꯥꯏꯌꯦ ꯃꯣꯏꯁꯦ ꯏꯁꯤꯡ ꯆꯥꯡ ꯅꯥꯏꯅ ꯄꯤꯕꯤꯕ ꯂꯩꯕꯥꯛ ꯑꯁꯦ ꯀꯪꯕ꯭ꯔꯥ ꯀꯪꯗꯕ꯭ꯔꯥ ꯂꯩꯕꯥꯛ ꯑꯁꯦ ꯑꯀꯪꯗꯕ ꯀꯌꯥꯕꯨꯁꯨ ꯌꯦꯡꯕꯤꯕ ꯅꯨꯡꯁꯥꯗ ꯄꯤꯛꯂꯤꯕ ꯑꯣꯏꯔꯒꯗꯤ ꯅꯨꯡꯁꯥꯗ ꯃꯇꯝ ꯆꯥꯅ ꯄꯨꯊꯣꯛꯄꯤꯕ ꯑꯃꯨꯛꯀ ꯎꯔꯨꯝꯗ ꯄꯨꯗꯤꯟ ꯇꯧꯕꯤꯕꯁꯦ ꯌꯥꯝ ꯗꯔꯀꯥꯔ ꯇꯥꯏꯌꯦ ꯑꯗꯨꯅ ꯄꯥꯝꯕꯤꯁꯤꯡ ꯑꯁꯤ ꯑꯗꯨꯒꯤ ꯇꯤꯡꯈꯪ ꯄꯥꯟꯕ ꯄꯥꯝꯕꯤꯁꯤꯡ ꯑꯁꯤ ꯌꯥꯝ ꯂꯨꯏ ꯁꯦꯟꯅꯕꯗ ꯑꯗꯨꯒ ꯃꯣꯏꯁꯦ ꯏꯁꯤꯡꯁꯨ ꯌꯥꯝ ꯄꯥꯝꯕ ꯃꯣꯏꯁꯦ ꯏꯁꯤꯡ ꯌꯥꯝ ꯄꯥꯝꯕ ꯑꯣꯏꯗꯦ ꯃꯣꯏꯗꯤ ꯏꯁꯤꯡ ꯍꯞꯇꯥ ꯑꯃꯗ ꯑꯅꯤꯔꯛ ꯑꯍꯨꯝꯂꯛ ꯆꯥꯏꯕꯤꯔꯗꯤ ꯌꯥꯔꯦ ꯑꯗꯨꯒ ꯃꯣꯏꯁꯤ ꯅꯨꯡꯁꯥ ꯌꯥꯝ ꯀꯟꯕꯁꯨ ꯄꯥꯝꯗꯦ ꯌꯥꯝ ꯅꯨꯡꯁꯥ ꯂꯩꯇꯕꯁꯨ ꯄꯥꯝꯗꯦ ꯆꯥꯡ ꯅꯥꯏꯅ ꯅꯨꯡꯁꯥꯗ ꯄꯨꯊꯣꯛꯄꯤꯕ ꯃꯔꯛ ꯃꯔꯛꯇꯗ ꯃꯣꯏꯁꯦ ꯅꯨꯡꯁꯥ ꯀꯟꯃꯜꯂꯗꯤ ꯑꯃꯨꯛꯀ ꯎꯔꯨꯝꯒꯨꯝꯕꯗ ꯄꯨꯁꯤꯟꯕꯤꯕ ꯀꯔꯤꯒꯨꯝꯕ ꯒꯝꯂꯥꯗ ꯊꯥꯔꯒꯗꯤ ꯑꯗꯨꯕꯨ ꯃꯣꯏꯁꯦ ꯆꯥꯎꯈ꯭ꯔꯕ ꯑꯣꯏꯔꯒꯗꯤ ꯃꯣꯏꯁꯦ ꯑꯗꯨꯝ ꯃꯣꯏꯒꯤ ꯃꯣꯏꯒꯤ ꯆꯤꯟꯖꯥꯛ ꯁꯦꯝꯅꯤꯉꯥꯏ ꯏꯁꯤꯡꯁꯦ ꯃꯄꯨꯡ ꯐꯥꯅ ꯄꯤꯖꯕꯤꯔꯒ ꯑꯗꯨꯃꯥꯏꯅ ꯁꯦꯟꯅꯕꯗ ꯃꯣꯏꯒꯤ ꯏꯁꯤꯡꯁꯦ ꯍꯞꯇꯥ ꯑꯃꯗ ꯑꯅꯤꯔꯛ ꯑꯍꯨꯝꯂꯛꯀꯨꯝꯕ ꯆꯥꯏꯕꯤꯔꯒ ꯑꯗꯨꯃꯥꯏꯅ ꯁꯦꯟꯅꯕꯗ ꯑꯗꯨꯝ ꯃꯣꯏꯗꯤ ꯌꯥꯔꯅꯤ